ꯍꯜꯂꯣ ꯑꯧ ꯍꯥꯏꯕꯤꯔꯛꯑꯣ ꯑꯣꯖꯥ ꯑꯣ ꯅꯨꯡꯉꯥꯏꯔꯤꯌꯦ ꯑꯣꯖꯥꯅ ꯀꯃꯥꯏꯅ ꯇꯧꯕꯤꯔꯤꯒꯦ ꯀꯨꯏꯔꯦ ꯎꯒꯤꯗꯕ ꯀꯔꯤ ꯃꯇꯥꯡꯒꯤꯅꯣ ꯍꯣꯏ ꯍꯣꯏ

ꯍꯣꯏ ꯍꯣꯏ ꯍꯣꯏ

ꯔꯤꯃꯨꯔꯦꯁꯟ ꯄꯤꯅꯕ ꯅꯠꯇ꯭ꯔꯒꯅ ꯍꯥꯟꯅꯒꯤ ꯄꯤꯔꯤꯕ ꯊꯥꯒꯤ ꯇꯣꯂꯣꯞꯇꯣ ꯑꯗꯨꯃꯥꯏꯅ ꯑꯗꯨꯝ ꯁꯥꯔꯒ ꯇꯧꯅꯅꯕ ꯑꯗꯨꯃꯥꯏꯅ ꯈꯟꯅꯖꯩ ꯑꯗꯨꯒꯤ ꯃꯊꯛꯇ ꯑꯣꯟꯂꯥꯏꯟ ꯀ꯭ꯂꯥꯁ ꯇꯧꯕꯒꯤ ꯉꯁꯥꯏꯒꯤ ꯃꯥꯒꯤ ꯐꯣꯟ ꯆꯥꯔꯖ ꯍꯥꯏ ꯇꯥꯔꯦ ꯐꯣꯟ ꯆꯥꯔꯖ ꯍꯥꯞꯅꯅꯕ ꯑꯩꯈꯣꯏꯅ ꯁꯝ ꯈꯔ ꯑꯦꯃꯥꯎꯟ ꯈꯔ ꯈꯔ ꯍꯥꯏꯕ ꯑꯣꯖꯥ ꯀꯟꯁꯜꯠ ꯑꯣꯖꯥꯁꯤꯡꯁꯤꯗ ꯄꯤꯔꯒ ꯀ꯭ꯂꯥꯁꯇꯨ ꯐꯖꯅ ꯆꯠꯊꯕ ꯌꯥꯅꯅꯕ ꯑꯗꯨꯃꯥꯏꯅ ꯈꯟꯅꯖꯩꯌꯦ ꯑꯣꯖꯥ ꯍꯣꯏ

ꯍꯣꯏ ꯎꯝ ꯍꯣꯏ ꯍꯣꯏ ꯍꯣꯏ ꯑꯣ ꯑꯗꯨ ꯑꯣꯖꯥꯁꯨ ꯀꯨꯏꯔꯦ ꯎꯒꯤꯗꯕ ꯅꯣꯡꯃ ꯀꯣꯏꯊꯣꯛꯄꯤꯔꯛꯑꯣ ꯐꯅꯤ ꯐꯅꯤ ꯁ꯭ꯀꯨꯜꯗ ꯂꯥꯛꯄꯤꯌꯨ ꯑꯗꯨꯝ ꯎꯅꯁꯤ ꯆꯥ ꯒ꯭ꯂꯥꯁ ꯑꯃ ꯊꯛꯃꯤꯟꯅꯁꯤ ꯑꯣ ꯑꯩꯗꯤ ꯄ꯭ꯔꯣꯒꯦꯁꯤꯞꯑꯅ ꯂꯝꯗꯤꯡꯒꯤ ꯑꯗꯨꯗꯅꯦ ꯑꯩ ꯌꯥꯎꯖꯔꯤꯁꯦ ꯍꯣꯏ ꯍꯣꯏ ꯐꯅꯤ ꯐꯅꯤ ꯊꯝꯕꯤꯔꯣ ꯊꯝꯕꯤꯔꯣ